ꯑꯩꯅ ꯑꯩꯒꯤ ꯏꯃꯥ ꯏꯄꯥꯕꯨ ꯌꯥꯝꯅ ꯃꯒꯨꯟ ꯂꯪꯅ ꯃꯒꯨꯟ ꯂꯩꯅ ꯂꯧꯋꯤ ꯃꯔꯝꯗꯤ ꯃꯈꯣꯏꯅ ꯄꯣꯛꯄꯗꯒꯤ ꯆꯥꯎꯕ ꯐꯥꯎꯕ ꯀꯔꯤꯗ ꯁꯣꯏꯈꯤꯒꯗꯒꯦ ꯍꯥꯏꯅ ꯁꯦꯟꯅꯗꯨꯅ ꯑꯩꯈꯣꯏꯕꯨ ꯂꯥꯏꯔꯤꯛ ꯂꯥꯏꯁꯨ ꯇꯝꯍꯟꯕꯤꯔꯒ ꯃꯤꯌꯥꯝ ꯃꯔꯛꯇ ꯇꯤꯟꯕ ꯉꯝꯍꯟꯕꯤꯔꯤ ꯁꯤꯗꯒꯤ ꯊꯣꯏꯗꯣꯛ ꯍꯦꯟꯗꯣꯛꯄꯤꯗꯨꯅ ꯃꯤ ꯑꯃ ꯑꯣꯏꯅꯕ ꯍꯣꯠꯅꯗꯨꯅ ꯃꯈꯣꯏꯅ ꯊꯕꯛ ꯑꯃ ꯊꯕꯛ ꯑꯃ ꯇꯧꯅꯅꯕ ꯍꯥꯏꯅ ꯀꯟꯅ ꯍꯣꯠꯅꯖꯩ ꯃꯤꯌꯥꯝꯗꯒꯤ ꯃꯤꯈꯥ ꯄꯣꯟꯗꯅꯕ ꯌꯥꯝꯅ ꯀꯟꯅ ꯍꯣꯠꯅꯖꯩ